ꯍꯜꯂꯣ ꯇꯥꯕꯤꯔꯦ ꯑꯩꯗꯤ ꯕꯥ ꯌꯥꯝ ꯅꯨꯡꯉꯥꯏꯔꯦ ꯍꯟꯗꯛꯁꯦ ꯑꯩꯁꯦ ꯂꯥꯛꯀꯦ ꯍꯥꯏꯅ ꯈꯟꯈꯤꯕꯅꯤ ꯑꯗꯨ ꯑꯩꯕꯨ ꯂꯥꯛꯄ ꯌꯥꯕ꯭ꯔꯣ ꯍꯣꯏ ꯍꯣꯏ ꯍꯣꯏ ꯑꯗꯨꯗꯤ ꯂꯥꯛꯀꯦ ꯌꯥꯏꯌꯦ ꯀꯩꯅꯣ ꯗꯣ ꯁꯤꯔꯣꯏ ꯂꯩ ꯁꯥꯠꯄꯒꯤ ꯁꯤꯔꯣꯏ ꯂꯤꯂꯤꯒꯤ ꯃꯇꯝ ꯈꯔ ꯊꯥ ꯎꯝ ꯂꯥꯁ ꯋꯤꯛꯇ ꯀꯣ ꯑꯥ ꯑꯗꯨꯝ ꯇꯧꯕ꯭ꯔꯥ ꯍꯣꯏ ꯎꯝ ꯍꯣꯏ ꯑꯗꯨꯗꯤ ꯑꯩ ꯂꯥꯛꯀꯦ ꯑꯗꯣ ꯌꯥꯔꯕꯗꯤ ꯏꯃꯨꯡ ꯃꯤ ꯃꯌꯥꯝ ꯂꯥꯛꯀꯦ ꯀꯣ ꯅꯪ ꯌꯨꯝꯗ ꯂꯥꯛꯀꯦ ꯀꯔꯤ ꯀꯔꯤ ꯈꯨꯟꯗ ꯂꯩꯕ ꯑꯗꯨꯗꯨ ꯄꯨꯔꯛꯄꯤꯒꯦꯑꯕ ꯑꯦ ꯑꯦ ꯑꯦ ꯑꯗꯨꯗꯤ ꯐꯔꯦ

ꯍꯣꯏ ꯍꯣꯏ ꯑꯗꯨꯗꯤ ꯐꯖꯕ ꯍꯌꯦꯡ ꯌꯦꯡꯕ ꯑꯗꯨꯝ ꯏꯁꯥ ꯏꯁꯥ ꯉꯥꯛꯇꯁꯤꯡ ꯑꯗꯨꯝ ꯃꯤ ꯑꯗꯨꯝ ꯑꯗꯨ ꯂꯥꯛꯀꯦꯔꯥ ꯀꯩꯅꯣꯒꯤ ꯏꯁꯄꯤꯁꯤꯌꯦꯜ ꯒꯦꯁ ꯀꯗꯥꯏ ꯀꯗꯥꯏꯗꯒꯤ ꯂꯥꯛꯀꯦ ꯍꯥꯏꯕ꯭꯭ꯔꯣ

ꯑꯁ ꯑꯗꯨꯗꯤ ꯂꯥꯛꯄ ꯇꯥꯕꯅꯤꯕ ꯑꯗꯨ ꯑꯗꯨ ꯂꯥꯛꯄꯗꯤ ꯀꯩꯅꯣ ꯑꯩ ꯄ꯭ꯔꯣꯒ꯭ꯔꯥꯝ ꯌꯥꯝꯕꯒꯤꯅꯤ ꯀꯣ ꯍꯣꯏ ꯍꯣꯏ ꯑꯗꯨꯗꯤ ꯑꯗꯨꯕꯨ ꯑꯩꯈꯣꯏꯁꯦ ꯌꯧꯔꯕꯗꯤ ꯀꯩꯅꯣ ꯇꯨꯝꯕ ꯆꯥꯛ ꯆꯥꯕ ꯑꯗꯨꯒꯨꯝꯕ ꯅꯈꯣꯏꯒꯤ ꯌꯨꯝꯗ ꯂꯩꯕ ꯃꯐꯝ ꯄꯤꯒꯦꯔꯥ ꯑꯗꯨ ꯅꯣꯏ ꯐꯦꯁꯇꯤꯕꯦꯜ ꯍꯣꯁ ꯈꯣꯏꯅ ꯄꯤꯒꯦꯔꯥ ꯈꯨꯟꯒꯤ ꯃꯤꯅ ꯀꯔꯝ ꯇꯧꯒꯦ ꯑꯣ ꯎꯝ ꯑꯦ ꯑꯦ ꯑꯗꯨꯗꯤ ꯍꯣꯏ ꯌꯦꯡꯁꯦ ꯑꯗꯨꯝ ꯍꯣꯏ ꯍꯣꯏ ꯑꯗꯨꯗ ꯌꯦꯡꯂꯒ ꯂꯥꯛꯀꯦ ꯑꯗꯨ ꯂꯥꯛꯀꯦ ꯑꯗꯣ ꯎꯝ ꯎꯝ ꯎꯝ ꯍꯣꯏ ꯍꯣꯏ ꯑꯗꯨ ꯑꯩꯅ ꯂꯥꯛꯄ ꯃꯇꯝꯗ ꯑꯩ ꯍꯥꯏꯒꯦ ꯅꯪꯁꯨ ꯀꯔꯤ ꯀꯔꯤ ꯀꯥꯟꯅꯕ꯭ꯔꯥ ꯑꯗꯨ ꯍꯥꯏꯔꯣ ꯀꯣ ꯑꯩꯉꯣꯟꯗ ꯀꯣ ꯑꯩ ꯄꯨꯕꯤꯒꯦ ꯀꯣ ꯅꯪ ꯅꯪꯒꯤꯗꯃꯛꯇꯁꯨ